ꯍꯧꯖꯤꯛ ꯑꯩꯈꯣꯏꯒꯤ ꯑꯅꯛꯄꯗ ꯂꯩꯕ ꯇ꯭ꯔꯥꯏꯕꯦꯜꯁꯤꯡꯒꯤ ꯍꯥꯏꯔꯒꯗꯤ ꯍꯩꯔꯣꯛ ꯃꯊꯛ ꯊꯪꯕꯗ ꯂꯩꯕ ꯑꯥꯏꯃꯣꯜ ꯖꯥꯇꯤꯒꯤ ꯃꯐꯝ ꯑꯗꯨꯅꯤ ꯑꯗꯨꯒ ꯇ꯭ꯔꯥꯏꯞ ꯑꯗꯨ ꯑꯥꯏꯃꯣꯜ ꯖꯥꯇꯤꯅꯤ ꯃꯈꯣꯏꯅ ꯍꯧꯖꯤꯛ ꯂꯩꯔꯤꯁꯦ ꯑꯗꯨꯒ ꯃꯈꯣꯏꯒꯤ ꯃꯇꯥꯡꯗ ꯈꯗꯣꯡꯆꯥꯗꯕ ꯍꯥꯏꯔꯒꯗꯤ ꯃꯣꯏꯒꯤ ꯂꯥꯏꯔꯤꯛ ꯂꯥꯏꯁꯨ ꯇꯝꯕꯗ ꯍꯥꯏꯕꯗꯤ ꯌꯥꯝꯅ ꯆꯥꯎꯈꯠꯄ ꯃꯐꯝ ꯑꯣꯏꯗ꯭ꯔꯤ ꯃꯣꯏꯒꯤꯗꯣ ꯌꯥꯝꯅ ꯔꯤꯁꯣꯔꯁ ꯌꯧꯗꯦ ꯃꯣꯏꯒꯤ ꯃꯐꯝꯗꯨꯗ ꯄꯣꯠꯆꯩ ꯌꯥꯝꯅ ꯇꯥꯡꯉꯤ ꯍꯦꯜꯠ ꯀꯤꯌꯥꯔ ꯍꯣꯁꯄꯤꯇꯥꯜ ꯂꯩꯇꯦ ꯑꯗꯨꯅ ꯃꯔꯝ ꯑꯣꯏꯔꯒ ꯃꯣꯏꯅ ꯌꯥꯝ ꯂꯥꯞꯅ ꯍꯣꯁꯄꯤꯇꯥꯜꯒꯤꯗꯃꯛꯇ ꯆꯠꯂꯤ ꯑꯃꯁꯨꯡ ꯄꯣꯠꯆꯩ ꯆꯦꯡ ꯆꯥꯛꯅꯆꯤꯡꯕ ꯍꯋꯥꯏ ꯊꯨꯝ ꯊꯥꯎ ꯌꯥꯝꯅ ꯇꯥꯡꯉꯤ ꯃꯣꯏꯒꯤꯗꯨꯗ ꯍꯥꯏꯗꯤ ꯌꯥꯝ ꯂꯥꯞꯅ ꯄꯨꯕ ꯃꯔꯝꯅ ꯃꯁꯤꯇꯅꯤ